ꯔꯦꯗꯤꯌꯣ ꯏꯁꯇꯦꯁꯟꯗ ꯑꯩꯅ ꯌꯥꯝꯅ ꯈ꯭ꯋꯥꯏꯗꯒꯤ ꯄꯥꯝꯖꯕ ꯊꯧꯔꯝ ꯍꯥꯏꯔꯒꯗꯤ ꯀꯣ ꯀꯩꯅꯣꯁꯤꯅꯦꯕ ꯗꯥꯏꯃꯟꯒꯤ ꯆꯦꯅꯦꯜꯗꯒꯤ ꯂꯥꯛꯄ ꯏꯟꯁꯄꯦꯛꯇꯔ ꯇꯌꯥꯏ ꯍꯥꯏꯔꯤꯕ ꯋꯥꯔꯤꯁꯦ ꯑꯩꯅ ꯑꯗꯨꯝ ꯇꯥꯖꯩꯑꯦꯕ ꯃꯥꯒꯤ ꯋꯥꯔꯤꯁꯤꯅ ꯑꯩꯈꯣꯏꯗ ꯌꯥꯝꯅ ꯀꯥꯅꯕ ꯄꯤꯍꯜꯂꯦ ꯑꯗꯨꯗꯒꯤꯗꯤ ꯅꯨꯄꯤꯒꯤ ꯅꯨꯄꯤꯒꯤ ꯑꯗꯨꯗꯤ ꯍꯥꯠꯄ ꯇꯨꯞꯄ ꯑꯗꯨꯝ ꯂꯩꯗꯅ ꯁꯨꯒꯨꯝꯕ ꯀ꯭ꯔꯥꯏꯝ ꯃꯌꯥꯝꯁꯤꯒꯤꯗ ꯍꯥꯏꯗꯤ ꯐꯠꯇꯕ ꯇꯧꯔꯨꯕꯒꯤꯁꯨ ꯑꯣꯏꯔꯦ ꯑꯃꯒꯤꯁꯨ ꯑꯣꯏꯔꯦ ꯑꯗꯨꯒꯨꯝꯕ ꯃꯌꯥꯝꯗꯨꯒꯤ ꯍꯥꯏꯗꯤ ꯃꯥ ꯃꯥꯅ ꯄ꯭ꯔꯨꯐ ꯄꯤꯔꯒ ꯃꯥꯅꯅꯦ ꯂꯤꯔꯤꯕ ꯋꯥꯔꯤꯗꯨꯅ ꯑꯩꯈꯣꯏꯁꯦ ꯌꯥꯝꯅ ꯃꯤꯠ ꯅꯥ ꯁꯤꯡꯍꯟꯕꯗꯨ ꯑꯣꯏꯍꯜꯂꯦ ꯃꯥꯅ ꯍꯥꯏꯔꯤꯕꯁꯤꯡꯁꯤꯁꯨ ꯑꯔꯥꯟꯕꯁꯨ ꯑꯃꯠꯇ ꯌꯥꯎꯗꯦ ꯃꯥꯅ ꯍꯥꯏꯔꯤꯗꯣ ꯅꯨꯄꯤꯁꯤꯡꯒꯤ ꯑꯣꯏꯅꯗꯤ ꯌꯥꯝ ꯊꯤꯅ ꯑꯃꯨꯛ ꯍꯦꯟꯅ ꯀꯥꯅꯍꯜꯂꯦ ꯅꯨꯄꯤꯁꯤꯡꯁꯦ ꯌꯥꯝꯅ ꯆꯦꯛꯁꯤꯟꯅꯤꯉꯥꯏꯁꯨ ꯑꯣꯏꯍꯜꯂꯦꯀꯣ ꯑꯗꯣ ꯏꯟꯁꯄꯦꯛꯇꯔ ꯇꯌꯥꯏ ꯍꯥꯏꯔꯤꯕ ꯋꯥꯔꯤ ꯑꯁꯦ ꯑꯩꯅ ꯌꯥꯝꯅ ꯑꯗꯨꯝ ꯄꯥꯝꯖꯕ ꯊꯧꯔꯝ ꯑꯃ ꯍꯥꯏꯔꯒꯗꯤ ꯏꯟꯁꯄꯦꯛꯇꯔ ꯇꯌꯥꯏꯁꯤꯅꯤ ꯍꯥꯏꯅ ꯍꯥꯏꯖꯅꯤꯡꯏ